ꯑꯥ ꯇꯥꯏꯌꯦ ꯑꯩꯈꯣꯏꯒꯤ ꯀꯩꯅꯣꯝ ꯂꯩꯔꯝꯅꯤꯌꯦ ꯃꯪꯒꯟ ꯑꯁꯨꯕ ꯂꯩꯔꯝꯅꯤꯌꯦ ꯊꯣꯏꯗꯤꯡ ꯀꯩꯀꯥꯗꯣ ꯀꯣꯝꯄ꯭ꯔꯦꯛꯇꯨꯗꯤ ꯍꯦꯛꯎꯔ ꯌꯥꯅꯤ ꯀꯩꯅꯣ ꯂꯩꯅꯤꯌꯦ ꯑꯩꯈꯣꯏ ꯑꯕꯣꯛ ꯍꯣꯏꯗꯩꯗꯤ ꯊꯥꯡꯅꯕꯗꯣ

ꯃꯤꯃꯤ ꯍꯥꯞꯈꯤꯁꯤꯔꯣ ꯃꯤꯃꯤ ꯍꯥꯞꯁꯤꯔꯣ ꯁꯤꯡꯖꯨꯒ ꯁꯤꯡꯖꯨꯒ ꯆꯥꯅꯕ ꯀꯩꯅꯣ ꯁꯤꯡꯖꯨ ꯇꯣꯠꯄꯗ ꯍꯥꯞꯅꯕ ꯄꯥꯐꯣꯔ ꯃꯀꯛꯇꯣ ꯈꯔ ꯍꯥꯞꯄꯨ ꯂꯩꯔꯛꯑꯣ ꯍꯣꯏ ꯍꯣꯏ ꯆꯉꯥꯡꯒ ꯂꯣꯜꯂꯝꯃꯒꯦ ꯑꯇꯩ ꯀꯔꯤ ꯍꯥꯞꯁꯤꯒꯦ ꯉꯥꯔꯤ ꯅꯨꯡꯔꯤ ꯂꯣꯏꯅ ꯂꯩꯔꯦ ꯃꯌꯥꯟꯁꯦ ꯀꯔꯤ ꯀꯔꯤ ꯍꯥꯞꯄ ꯌꯥꯒꯦ ꯊꯝꯅꯥꯗꯤ ꯐꯪꯉꯣꯏꯌꯦ ꯑꯩꯈꯣꯏꯗꯗꯤ

ꯂꯦꯇ꯭ꯌꯨꯁꯁꯨ ꯂꯩꯔꯝꯃꯣꯏ ꯅꯪ ꯕꯖꯥꯔ ꯆꯪꯉꯛꯇꯣꯏꯗꯤ ꯂꯩꯔꯛꯑꯣ ꯂꯦꯇ꯭ꯌꯨꯁꯇꯣ ꯍꯣꯏ ꯀꯣꯕꯤ ꯀꯩꯀꯥꯗꯤ ꯂꯩꯔꯦꯕ ꯑꯩꯈꯣꯏꯗ ꯂꯣꯏꯅ

ꯕꯣꯔꯥꯁꯨ ꯂꯩꯔꯝꯃꯒꯦ

ꯑꯧ ꯂꯩꯔꯝꯃꯒꯦ ꯍꯧꯖꯤꯛ ꯂꯩꯔꯨꯔꯒꯦ ꯍꯣꯏ ꯍꯥꯏꯈ꯭ꯔꯒꯦ